ꯆꯍꯤ ꯇꯔꯥꯒꯤ ꯃꯃꯥꯡꯒꯤ ꯐꯣꯟꯒ ꯍꯧꯖꯤꯛꯀ ꯈꯦꯠꯅꯕꯁꯤ ꯌꯥꯝꯅ ꯈꯦꯠꯅꯈ꯭ꯔꯦ ꯍꯥꯟꯅꯗꯤ ꯑꯩꯈꯣꯏꯅ ꯒꯦꯝ ꯑꯃꯇ ꯁꯥꯟꯅꯒꯦ ꯍꯥꯏꯔꯒꯁꯨ ꯒ꯭ꯔꯥꯐꯤꯛꯁ ꯌꯥꯝꯅ ꯄꯣꯔ ꯑꯣꯏꯕ ꯒꯦꯝ ꯉꯥꯛꯇꯅꯤ ꯍꯧꯖꯤꯛꯇꯤ ꯔꯦꯜ ꯂꯥꯏꯐ ꯑꯣꯏꯕ ꯂꯥꯏꯐꯇꯒꯤꯕꯨ ꯍꯦꯟꯅ ꯁꯦꯡꯅ ꯒꯦꯝꯈꯩꯁꯦ ꯊꯣꯛꯂꯛꯄ ꯈꯣꯠꯂꯛꯄ ꯇꯧꯔꯦ ꯑꯗꯨꯇꯪꯁꯨ ꯅꯠꯇꯅ ꯍꯥꯟꯅꯗꯤ ꯀꯦꯃꯦꯔꯥ ꯑꯃ ꯀꯥꯞꯞꯨ ꯃꯇꯝꯗ ꯐꯣꯇꯣꯗꯣ ꯁꯦꯡꯉꯤ ꯁꯦꯡꯗꯦ ꯂꯩ ꯍꯧꯖꯤꯛꯇꯤ ꯑꯩꯈꯣꯏꯒꯤ ꯃꯤꯠꯇꯒꯤ ꯍꯦꯟꯅ ꯁꯦꯡꯅ ꯀꯦꯃꯦꯔꯥꯅ ꯀꯥꯞꯄ ꯉꯝꯃꯦ ꯑꯗꯨꯇꯪꯁꯨ ꯅꯠꯇꯅ ꯑꯩꯈꯣꯏꯒꯤ ꯃꯅꯨꯡꯗ ꯌꯥꯎꯔꯤꯕ ꯆꯤꯞꯁꯇꯁꯨ ꯍꯥꯏꯔꯣ ꯅꯠꯇ꯭ꯔꯒ ꯃꯅꯨꯡꯗ ꯌꯥꯎꯔꯤꯕ ꯄ꯭ꯔꯣꯁꯦꯁꯁꯤꯡ ꯄꯋꯔꯗꯁꯨ ꯍꯥꯏꯔꯣ ꯍꯥꯟꯅꯒ ꯍꯧꯖꯤꯛꯀ ꯐꯣꯟꯁꯤ ꯌꯥꯝꯅ ꯈꯦꯠꯅꯕ ꯑꯣꯏꯔꯦ ꯑꯗꯨꯗꯒꯤꯗꯤ ꯑꯩꯈꯣꯏꯒꯤ ꯍꯥꯔꯠꯋꯦꯔꯗ ꯍꯥꯏꯔꯒꯗꯤ ꯍꯥꯟꯅꯒꯤ ꯐꯣꯟꯈꯩꯗꯤ ꯄ꯭ꯂꯥꯁꯇꯤꯛꯅ ꯌꯥꯝꯅ ꯆꯥꯎꯕ ꯁ꯭ꯀ꯭ꯔꯤꯟ ꯄꯤꯛꯄ ꯀꯤꯄꯦꯠ ꯌꯥꯎꯕ ꯍꯥꯏꯕꯗꯨ ꯑꯣꯏꯔꯝꯃꯤ ꯍꯨꯖꯤꯛꯅ ꯐꯣꯟꯁꯤꯗ ꯑꯅꯝꯕꯅ ꯌꯣꯠꯅꯒꯨꯝꯕ ꯄ꯭ꯂꯥ ꯒ꯭ꯂꯥꯁꯅꯒꯨꯝꯕ ꯍꯥꯞꯄꯦ ꯑꯃꯁꯨꯡ ꯁ꯭ꯀ꯭ꯔꯤꯟꯗꯪ ꯑꯣꯏꯅ ꯑꯣꯏꯕ ꯑꯩꯈꯣꯏꯒꯤ ꯕꯇꯟ ꯀꯩ ꯀꯥ ꯀꯩꯅꯣ ꯀꯩ ꯀꯥ ꯀꯤꯄꯦꯠ ꯑꯃꯇ ꯌꯥꯎꯗꯕꯒꯤ ꯑꯣꯞꯁꯟ ꯍꯧꯖꯤꯛ ꯂꯥꯛꯄꯁꯤꯗ ꯌꯥꯝꯅ ꯀ꯭ꯔꯦꯟ ꯌꯥꯝꯅ ꯍꯣꯡꯉꯦ ꯍꯥꯟꯅꯒꯤ ꯐꯣꯟꯒ ꯍꯨꯖꯤꯛꯀꯤ ꯐꯣꯟꯒ ꯍꯥꯏꯅꯧꯔꯗꯤ ꯑꯗꯨꯗꯪꯁꯨ ꯅꯠꯇꯅ ꯑꯩ ꯏꯁꯥꯒꯤ ꯑꯣꯏꯅꯗꯤ ꯀꯅꯦꯛꯁꯟꯁꯦ ꯑꯩꯒꯤ ꯐꯣꯟꯁꯦ ꯀꯅꯦꯛꯁꯟꯁꯦ ꯊꯥꯏꯅꯒ ꯍꯧꯖꯤꯛꯀꯗꯤ ꯌꯥꯝꯅ ꯀꯅꯦꯛꯁꯟ ꯍꯧꯖꯤꯛꯅ ꯍꯦꯟꯅ ꯅꯨꯡꯉꯥꯏꯔꯦ ꯑꯗꯒꯤ ꯑꯁꯤꯒꯤ ꯀꯅꯦꯛꯁꯟ ꯅꯨꯡꯉꯥꯏꯕꯁꯤ ꯑꯩ ꯍꯥꯟꯅꯗꯤ ꯇꯨ ꯊꯥꯎꯖꯟ ꯐꯤꯐꯇꯤꯟ ꯁꯤꯛꯁꯇꯤꯟ ꯁ꯭ꯋꯥꯏꯗꯗꯤ ꯑꯩ ꯔꯤꯂꯥꯏꯟꯁ ꯄꯥꯏꯔꯝꯃꯤ ꯑꯗꯨꯗꯒꯤ ꯑꯩꯈꯣꯏꯒꯤ ꯖꯤꯌꯣꯒꯤ ꯇ꯭ꯔꯦꯟ ꯑꯃ ꯂꯥꯛꯄꯗꯒꯤ ꯖꯤꯌꯣꯗ ꯑꯩꯒꯤ ꯁꯦꯝ ꯐꯣꯟ ꯅꯝꯕꯔ ꯑꯩꯈꯣꯏ ꯑꯩꯒꯤ ꯖꯤꯌꯣꯒꯤꯗ ꯁꯔꯕꯤꯁ ꯄ꯭ꯔꯣꯕꯥꯏꯗꯔꯁꯦ ꯆꯦꯟꯁ ꯇꯧꯋꯦ ꯑꯗꯨꯒ ꯊꯥ ꯈꯨꯗꯤꯡꯒꯤ ꯑꯩꯅ ꯗꯇꯥ ꯄ꯭ꯜꯥꯟꯁꯦ ꯇꯨ ꯐꯣꯔꯇꯤ ꯅꯥꯏꯟꯒꯤ ꯁꯤꯖꯤꯟꯅꯩ